ꯆꯠꯊꯣꯛ ꯆꯠꯁꯤꯟꯒꯤ ꯃꯇꯥꯡꯁꯦ ꯍꯧꯖꯤꯛꯇꯤ ꯌꯥꯝꯅ ꯅꯨꯡꯉꯥꯏꯔꯦ ꯍꯥꯏꯗꯤ ꯍꯥꯟꯅ ꯂꯩꯔꯝꯗꯕꯗ ꯍꯥꯏꯔꯒꯗꯤ ꯑꯩꯈꯣꯏꯒꯤ ꯍꯧꯖꯤꯛ ꯃꯅꯤꯄꯨꯔꯗ ꯀꯦꯞꯀꯤ ꯐꯦꯁꯤꯂꯤꯇꯤ ꯂꯩꯔꯛꯄꯁꯦ ꯍꯥꯏꯕꯗꯤ ꯍꯥꯟꯅꯗꯤ ꯑꯣꯇꯣꯁꯦ ꯂꯝꯕꯤꯗ ꯉꯥꯏꯅꯕ ꯑꯃꯁꯨ ꯆꯪꯉꯦ ꯑꯗꯨꯒ ꯑꯩꯅ ꯌꯨꯝꯗꯒꯤ ꯑꯩꯅ ꯆꯠꯀꯗꯧꯔꯤꯕ ꯃꯐꯝꯁꯤꯗ ꯗꯥꯏꯔꯦꯛ ꯌꯧꯕꯁꯨ ꯂꯩ ꯌꯧꯗꯕꯁꯨ ꯂꯩ ꯑꯌꯥꯝꯕꯅ ꯃꯥꯒꯤ ꯃꯐꯝ ꯍꯥꯏꯕꯗꯤ ꯀꯥꯟꯆꯤꯄꯨꯔ ꯇꯨ ꯕꯖꯥꯔ ꯑꯗꯒꯤ ꯁꯨꯃꯥꯏꯅ ꯂꯩꯕꯅꯤꯅ ꯑꯩꯅ ꯆꯠꯄ ꯍꯥꯏꯗꯣꯛꯅꯤꯡꯕ ꯃꯐꯝꯗꯁꯨ ꯍꯥꯏꯗꯣꯛꯄ ꯌꯥꯗꯕ ꯀꯦꯞ ꯁꯤꯒꯤ ꯃꯇꯥꯡꯗꯗꯤ ꯑꯩꯅ ꯆꯠꯅꯤꯡꯕ ꯃꯇꯝ ꯅꯠꯇ꯭ꯔꯒ ꯑꯩꯅ ꯆꯠꯅꯤꯡꯕ ꯃꯐꯝꯗ ꯄꯨꯡ ꯑꯁꯨꯛꯇ ꯂꯥꯛꯄꯤꯌꯨ ꯅꯠꯇ꯭ꯔꯒ ꯁꯤꯗ ꯁꯨꯃꯥꯏꯅ ꯆꯠꯁꯤ ꯑꯗꯨꯃꯥꯏꯅ ꯆꯠꯁꯤ ꯍꯥꯏꯕꯗꯣ ꯌꯥꯕꯅꯤꯅ ꯀꯦꯞꯀꯤ ꯑꯣꯏꯅꯗꯤ ꯁꯨꯃꯥꯏꯅ ꯑꯅꯧꯕ ꯑꯃ ꯂꯥꯛꯄꯁꯦ ꯌꯥꯝꯅ ꯅꯨꯡꯉꯥꯏ ꯍꯥꯏ ꯇꯥꯔꯦ ꯑꯗꯨꯒ ꯑꯩꯈꯣꯏꯒꯤ ꯃꯅꯤꯄꯨꯔꯗꯁꯨ ꯇ꯭ꯔꯦꯟꯒꯤ ꯐꯦꯁꯤꯂꯤꯇꯤ ꯌꯧꯔꯛꯄꯁꯦ ꯁꯤꯃꯁꯨ ꯌꯥꯝꯅ ꯅꯨꯡꯉꯥꯏ ꯍꯣꯏ ꯌꯥꯝꯅ ꯀꯟꯅ ꯐꯨꯜ ꯐ꯭ꯂꯦꯁꯇ ꯇꯧꯗ꯭ꯔꯒꯁꯨ ꯑꯩꯈꯣꯏꯒꯤ ꯄꯣꯠ ꯆꯩꯒꯤ ꯑꯣꯏꯕ ꯁꯤꯃꯗꯤ ꯑꯩꯈꯣꯏꯒꯤ ꯇ꯭ꯔꯦꯟꯗ ꯄꯨꯁꯜꯂꯛꯄ ꯌꯥꯔꯕꯅꯤꯅ ꯑꯩꯈꯣꯏꯒꯤ ꯆꯤꯡ ꯂꯝꯕꯤ ꯑꯣꯏꯕꯅꯤꯅ ꯌꯥꯝꯅ ꯂꯦꯟꯁ꯭ꯂꯥꯏꯠ ꯃꯇꯝ ꯑꯗꯒꯤꯗꯤ ꯕꯟ ꯕ꯭ꯂꯣꯀꯦꯠ ꯂꯩꯕ ꯃꯇꯝꯗ ꯍꯥꯟꯅ ꯌꯥꯝꯅ ꯈꯨꯗꯣꯡꯆꯥꯗꯕꯗꯣ ꯑꯗꯨꯃꯛꯇꯤ ꯑꯣꯏꯗꯔꯦ ꯑꯗꯨꯝ ꯇ꯭ꯔꯦꯟꯁꯤꯅ ꯈꯔ ꯃꯈꯩꯗꯤ ꯑꯋꯥꯕ ꯀꯣꯛꯍꯟꯕꯁꯦ ꯃꯁꯤꯃꯗꯤ ꯌꯥꯝꯅ ꯅꯨꯡꯉꯥꯏꯔꯦ